ꯑꯩꯗꯤ ꯌꯨꯐꯣꯁꯤꯡꯒ ꯎꯕꯗꯤ ꯇꯤꯚꯤꯗ ꯅ꯭ꯌꯨꯁꯇ ꯀꯔꯤ ꯀꯔꯥ ꯃꯌꯥꯝꯗꯤ ꯎꯔꯦ ꯑꯁꯦꯡꯕꯗꯤ ꯑꯃꯨꯛꯐꯥꯎ ꯎꯖꯗ꯭ꯔꯤ ꯑꯗꯨꯕꯨ ꯑꯇꯣꯞꯄ ꯃꯐꯝ ꯄ꯭ꯂꯥꯅꯦꯠꯁꯤꯡꯗ ꯑꯩꯈꯣꯏꯅ ꯑꯇꯣꯞꯄ ꯍꯤꯡꯕ ꯌꯥꯕ ꯃꯥꯔꯁꯀꯨꯝꯕꯗ ꯄ꯭ꯂꯥꯅꯦꯠ ꯈꯔꯗ ꯃꯤꯁꯤꯡ ꯂꯩꯕ ꯌꯥꯏ ꯌꯥꯗꯦ ꯍꯥꯏꯕꯒꯤ ꯌꯥꯝꯅ ꯀꯟꯅ ꯊꯤꯒꯠꯂꯤ ꯑꯩꯈꯣꯏꯗꯤ ꯊꯑꯣꯏꯅꯗꯤ ꯈꯪꯖꯔꯨꯗ꯭ꯔꯦ